ꯀꯔꯤꯅꯣ ꯇꯧꯔꯤꯁꯤꯕꯣ ꯑꯩꯅ ꯍꯞꯇꯥ ꯑꯃꯒꯤ ꯃꯃꯥꯡꯗ ꯂꯧꯔꯨꯕ ꯐꯛꯄꯨ ꯁꯨꯃꯥꯏꯅ ꯃꯣꯠꯂꯦꯅ ꯍꯥꯏꯗꯅ ꯏꯁꯤꯡꯅ ꯆꯥꯝꯊꯣꯛꯂꯨꯕꯗ ꯑꯗꯨꯛꯀꯤ ꯃꯇꯤꯛ ꯊꯤꯅ ꯄꯠꯄ ꯐꯛꯁꯤꯕꯣ ꯑꯁꯨꯛ ꯌꯥꯝꯅ ꯇꯝꯊꯤꯕꯁꯤꯕꯣ ꯊꯥꯏꯅꯒꯤ ꯃꯇꯝꯗꯗꯤ ꯐꯛ ꯑꯃꯅ ꯆꯍꯤ ꯃꯔꯤ ꯃꯉꯥ ꯆꯠꯄꯅꯤ ꯍꯧꯖꯤꯛ ꯀꯥꯟꯒꯤ ꯐꯛꯁꯤꯗꯤ ꯍꯞꯇꯥ ꯑꯃ ꯈꯛꯅ ꯑꯁꯨꯛ ꯌꯥꯝꯅ ꯆꯠꯇꯕ ꯐꯛ ꯍꯥꯏꯕꯁꯤ ꯀꯔꯤꯒꯤꯅꯣ ꯄꯩꯁꯥꯅ ꯃꯔꯣꯜ ꯑꯃ ꯇꯥꯡꯉꯤꯕ ꯀ꯭ꯋꯥꯂꯤꯇꯤꯅ ꯃꯔꯣꯜ ꯑꯃ ꯌꯥꯎꯗ꯭ꯔꯤꯕ ꯑꯁ ꯑꯩ ꯌꯥꯝꯅ ꯄꯦꯟꯗ꯭ꯔꯦꯗ